ꯑꯩꯈꯣꯏꯒꯤ ꯕꯦꯡꯀꯤꯡꯅ ꯌꯥꯝ ꯍꯦꯟꯅ ꯂꯥꯏꯍꯟꯕ ꯍꯥꯏꯗꯤ ꯃꯣꯗꯔꯟ ꯏꯔꯥꯁꯤꯗ ꯌꯥꯝ ꯍꯦꯟꯅ ꯂꯥꯏꯍꯟꯂꯤ ꯑꯩꯈꯣꯏꯒꯤ ꯕꯦꯡꯀꯤ ꯄꯩꯁꯥ ꯋꯤꯗ꯭ꯔꯣ ꯑꯃꯗꯤ ꯗꯤꯄꯣꯖꯤꯠ ꯑꯃꯗꯤ ꯃꯥꯏ ꯇ꯭ꯔꯥꯟꯖꯦꯛꯁꯟ ꯍꯤꯁꯇ꯭ꯔꯤ ꯍꯥꯏꯕꯗꯤ ꯍꯦꯛ ꯕꯦꯡꯀꯤ ꯂꯩꯔꯤꯕ ꯃꯥꯒꯤ ꯇꯧꯕ ꯌꯥꯕ ꯄ꯭ꯔꯣꯁꯦꯁꯁꯤꯡꯁꯦ ꯑꯣꯟꯂꯥꯏꯟꯒꯤ ꯈꯨꯠꯊꯥꯡꯗ ꯂꯣꯏꯅꯃꯛ ꯇꯧꯍꯟꯈꯤꯕꯁꯤꯅ ꯃꯔꯝ ꯑꯣꯏꯔꯒ ꯍꯦꯟꯅ ꯂꯥꯏꯍꯜꯂꯤ ꯑꯗꯨꯅ ꯁꯝ ꯑꯣꯐ ꯗꯦꯝ ꯑꯥꯔ ꯃꯈꯜ ꯈꯔ ꯑꯗꯨꯗꯤ ꯑꯩꯈꯣꯏꯒꯤ ꯑꯦ ꯇꯤ ꯑꯦꯝ ꯕꯦꯡꯀꯤꯡ ꯑꯦ ꯇꯤ ꯑꯦꯝ ꯃꯦꯆꯤꯟꯗꯒꯤ ꯑꯦ ꯇꯤ ꯑꯦꯝꯗꯒꯤ ꯄꯩꯁꯥ ꯆꯤꯡꯊꯣꯛꯄ ꯄꯩꯁꯥ ꯆꯤꯡꯊꯣꯛꯄ ꯃꯇꯝꯗ ꯃꯥꯅ ꯆꯤꯡꯊꯣꯛꯈ꯭ꯔꯤꯕ ꯄꯩꯁꯥ ꯃꯁꯤꯡ ꯑꯗꯨ ꯃꯥꯒꯤ ꯂꯩꯔꯤꯕ ꯑꯦꯀꯥꯎꯟ ꯕꯦꯂꯦꯟꯁꯇꯨꯗꯒꯤ ꯗꯤꯗꯛ ꯇꯧꯕ ꯁꯨꯃꯥꯏꯅ ꯍꯦꯟꯅ ꯍꯥꯖꯜ ꯐ꯭ꯔꯤ ꯑꯣꯏꯍꯟꯕ ꯍꯥꯏ ꯇꯥꯔꯦ ꯕꯦꯡꯇ ꯆꯠꯂꯒ ꯀ꯭ꯌꯨ ꯂꯦꯞꯅꯕꯒꯤ ꯊꯕꯛꯇꯨ ꯇꯧꯗ꯭ꯔꯦ ꯁꯨꯃꯥꯏꯅ ꯍꯦꯟꯅ ꯍꯦꯟꯅ ꯃꯐꯝ ꯈꯨꯗꯤꯡꯃꯛꯇ ꯑꯦ ꯇꯤ ꯑꯦꯝ ꯕꯦꯡꯀꯤꯡ ꯃꯦꯆꯤꯟ ꯊꯝꯕꯗꯒꯤ ꯍꯦꯟꯅ ꯍꯦꯟꯅ ꯂꯥꯏꯊꯣꯛꯍꯜꯂꯦ ꯑꯃꯗꯤ ꯑꯣꯟꯂꯥꯏꯟ ꯇ꯭ꯔꯥꯟꯖꯦꯛꯁꯟ ꯌꯥꯍꯜꯂꯦ ꯑꯩꯒꯤ ꯋꯥꯈꯜꯗꯗꯤ ꯃꯁꯤ ꯍ꯭ꯌꯨꯃꯦꯟ ꯏꯟꯇ꯭ꯔꯕꯦꯟꯁꯟꯁꯦ ꯑꯩꯈꯣꯏꯒꯤ ꯀꯔꯤꯅꯦ ꯍꯥꯏꯗꯤ ꯀꯩꯒꯤ ꯕꯦꯠ ꯏꯟꯄꯦꯛꯅꯤ ꯍꯥꯏꯅꯤꯡꯗꯦ ꯃꯔꯝꯗꯤ ꯍꯦꯟꯅ ꯏꯝꯄ꯭ꯔꯨꯞꯃꯦꯟ ꯂꯩꯔꯛꯄꯅꯦꯅ ꯈꯜꯂꯤ ꯍꯦꯟꯅ ꯆꯥꯎꯈꯠꯄ ꯈꯣꯡꯊꯥꯡꯗ ꯍꯦꯟꯅ ꯐ꯭ꯌꯨꯆꯔꯗ ꯃꯣꯔ ꯗꯤꯕꯂꯞꯃꯦꯟ ꯑꯣꯏꯕ ꯍꯣꯏ ꯑꯩꯈꯣꯏꯒꯤ ꯏꯁꯀꯤꯜ ꯗꯤꯕꯂꯞꯃꯦꯟꯗꯤ ꯆꯪꯉꯤ ꯏꯁꯀꯤꯜ ꯂꯩꯔꯤꯕ ꯍꯥꯟꯅ ꯃꯁꯤꯒꯤ ꯃꯔꯝꯗ ꯈꯪꯗꯕꯁꯤꯡꯗ ꯑꯦꯋꯥꯔꯅꯦꯁ ꯑꯣꯏꯍꯟꯕ ꯁꯨꯒꯨꯝꯕ ꯈꯔꯗꯤ ꯆꯪꯉꯤ ꯑꯗꯣ ꯃꯁꯤꯃꯛꯅ ꯕꯦꯠ ꯏꯝꯄꯦꯛ ꯑꯣꯔ ꯀꯟꯐ꯭ꯌꯨꯖꯟꯗꯤ ꯑꯣꯏꯗꯦ ꯍꯦꯟꯅ ꯍꯦꯟꯅ ꯍꯦꯟꯅ ꯐꯕꯅꯤ ꯍꯥꯏꯅ ꯈꯜꯂꯤ ꯑꯩ ꯁꯤꯒꯤ ꯃꯇꯥꯡꯗꯗꯤ